ꯏꯁꯩ ꯑꯁꯤ ꯑꯩꯅ ꯌꯥꯝꯅ ꯑꯉꯥꯡ ꯑꯣꯏꯔꯤꯉꯩꯗꯒꯤ ꯄꯥꯝꯖꯔꯛꯏ ꯀꯣ ꯑꯗꯨꯒ ꯏꯁꯩꯁꯦ ꯄꯥꯝꯕ ꯑꯣꯏꯔꯁꯨ ꯑꯩꯅ ꯆꯠꯆꯕ ꯀꯟꯁ꯭ꯔꯠ ꯑꯃꯗꯤ ꯑꯗꯨꯒꯨꯝꯕꯗꯤ ꯂꯩꯖꯗꯦ ꯑꯗꯨꯕꯨ ꯆꯠꯀꯦꯅ ꯈꯟꯕ ꯀꯟꯁ꯭ꯔꯠ ꯃꯌꯥꯝꯗꯤ ꯂꯩꯖꯩ ꯆꯠꯀꯦꯅ ꯈꯟꯕ ꯀꯟꯁ꯭ꯔꯠ ꯑꯁꯤꯗ ꯇꯦꯂ꯭ꯔ ꯁ꯭ꯋꯤꯞ ꯑꯃꯁꯨꯡ ꯀꯦꯄꯣꯛꯀꯤ ꯑꯥꯏꯗꯜꯒꯨꯝꯕꯒꯤ ꯀꯟꯁ꯭ꯔꯠꯀꯨꯝꯕꯅ ꯍꯦꯟꯅ ꯆꯠꯅꯤꯡꯕ ꯐꯥꯎꯏ ꯑꯗꯨꯕꯨ ꯃꯣꯏꯗꯤ ꯑꯩꯈꯣꯏꯒꯤ ꯂꯝꯗꯝ ꯑꯁꯤꯗ ꯂꯩꯇꯕꯅꯤꯅ ꯑꯩꯈꯣꯏꯅ ꯃꯄꯥꯜ ꯂꯝꯗ ꯆꯠꯀꯗꯕ ꯑꯣꯏꯕꯅꯤꯅ ꯀꯥꯍꯦꯟꯕ ꯄꯩꯁꯥ ꯑꯃꯁꯨꯡ ꯀꯩꯍꯦꯟꯕ ꯐꯤꯖꯦꯠ ꯆꯥꯛꯆꯥ ꯀꯌꯥꯁꯨ ꯂꯩꯇꯕ ꯌꯥꯗꯦ ꯑꯗꯨꯅ ꯑꯩꯈꯣꯏꯅ ꯊꯕꯛ ꯑꯃ ꯇꯧꯔꯒ ꯅꯣꯡꯃ ꯆꯠꯀꯅꯤ ꯍꯥꯏꯕꯒꯤ ꯊꯥꯖꯕ ꯑꯃꯗꯤ ꯂꯩꯖꯩ ꯏꯁꯥꯗ ꯑꯗꯨꯒ ꯏꯁꯩ ꯑꯁꯤ ꯑꯩꯈꯣꯏꯒꯤ ꯂꯩꯀꯥꯏꯒꯤ ꯆꯤꯆꯦ ꯑꯃꯁꯨꯡ ꯗꯗꯥꯒ ꯄꯨꯜꯂꯒꯗꯤ ꯏꯁꯩ ꯑꯁꯤ ꯑꯗꯨꯝ ꯁꯛꯏꯀꯣ ꯑꯗꯣ ꯌꯥꯝꯅ ꯅꯨꯉꯥꯏ ꯑꯗꯨꯒꯨꯝꯕ ꯇꯧꯕꯗ ꯑꯗꯨꯗꯒꯤꯗꯤ ꯏꯁꯩ ꯁꯛꯄꯒꯨꯝꯕ ꯑꯗꯨꯗꯩ ꯑꯗꯨꯒꯨꯝꯕ ꯇꯧꯔꯀꯥꯟꯗ ꯑꯩꯈꯣꯏꯅ ꯖꯒꯣꯏ ꯁꯥꯕ ꯑꯗꯨꯗꯒꯤ ꯆꯣꯡꯕ ꯐꯟꯕ ꯇꯧꯕꯗꯨ ꯌꯥꯝꯅ ꯅꯨꯡꯉꯥꯏ ꯑꯗꯨꯒ ꯏꯁꯩ ꯑꯁꯤ ꯏꯁꯩ ꯑꯁꯤ ꯌꯥꯝꯅ ꯏꯝꯄꯣꯔꯇꯦꯟ ꯑꯣꯏꯕ ꯑꯃꯅꯤ ꯌꯥꯝꯅ ꯃꯔꯨꯑꯣꯏꯕ ꯑꯃꯅꯤ ꯏꯁꯩꯅ ꯑꯩꯈꯣꯏꯒꯤ ꯂꯥꯏꯐꯄꯨ ꯆꯦꯟꯁ ꯇꯧꯕ ꯉꯝꯍꯜꯂꯤ ꯀꯣ ꯑꯗꯨꯗꯒꯤꯗꯤ ꯑꯩꯈꯣꯏꯅ ꯅꯨꯡꯉꯥꯏꯇꯕ ꯑꯗꯨꯗꯒꯤ ꯁꯥꯎꯅꯤꯡꯕ ꯇꯧꯅꯤꯡꯗꯕ ꯏꯁꯥꯗ ꯐꯥꯎꯔꯒꯁꯨ ꯏꯁꯩ ꯑꯩꯈꯣꯏꯅ ꯄꯥꯝꯖꯕ ꯏꯁꯩ ꯑꯗꯨ ꯃꯨꯠ ꯃꯨꯠꯀꯤ ꯃꯈꯥ ꯏꯟꯅ ꯇꯥꯔꯕꯗꯤ ꯑꯩꯈꯣꯏꯗ ꯏꯁꯥꯗ ꯃꯨꯠ ꯍꯦꯟꯅ ꯍꯦꯟꯒꯠꯍꯟꯕ ꯑꯃꯗꯤ ꯇꯧꯅꯤꯡꯕ ꯑꯃ ꯐꯥꯎꯏ ꯑꯗꯨꯅ ꯏꯁꯩ ꯑꯁꯤ ꯌꯥꯝꯅ ꯏꯝꯄꯣꯔꯇꯦꯟ ꯑꯣꯏꯕ ꯑꯃꯅꯤ ꯍꯥꯏꯅ ꯈꯜꯂꯕꯁꯨ ꯀꯥꯏꯗꯦ ꯌꯥꯝꯅ ꯂꯨꯕ ꯑꯃꯅꯤꯅꯀꯣ ꯑꯗꯨꯒ ꯑꯩꯈꯣꯏ ꯂꯩꯀꯥꯏꯗ ꯑꯩꯈꯣꯏ ꯏꯁꯩ ꯀꯩꯀꯥ ꯇꯧꯔꯁꯨ ꯑꯩꯈꯣꯏ ꯑꯗꯨꯝ ꯆꯠꯂꯤ ꯑꯗꯨꯝ ꯏꯁꯩ ꯍꯦꯛ ꯀꯩꯀꯥ ꯃꯣꯏꯅ ꯁꯛꯂꯛꯄꯗ ꯇꯥꯕ ꯈꯣꯠꯄꯗ ꯑꯗꯨꯝ ꯆꯣꯡꯅꯤꯡꯕ ꯖꯒꯣꯏ ꯁꯥꯅꯤꯡꯕ ꯑꯗꯨꯝ ꯐꯥꯎꯏ ꯑꯗꯨ ꯈ꯭ꯋꯥꯏꯗꯒꯤ ꯅꯨꯡꯉꯥꯏꯕꯗꯤ ꯑꯩꯈꯣꯏꯒꯤ ꯑꯩꯈꯣꯏ ꯇꯤꯟꯅꯔꯤꯕ ꯑꯩꯈꯣꯏꯒꯤ ꯐꯦꯟ ꯒ꯭ꯔꯨꯞ ꯑꯗꯨ ꯄꯨꯂꯞ ꯄꯨꯂꯞ ꯆꯠꯃꯤꯟꯅꯔꯒ ꯇꯥꯃꯤꯟꯅꯕ ꯑꯃꯁꯨꯡ ꯑꯃꯁꯨꯡ ꯖꯒꯣꯏ ꯁꯥꯅꯤꯡꯕ ꯑꯗꯨ ꯌꯥꯝꯅ ꯅꯨꯡꯉꯥꯏꯖꯩꯀꯣ ꯑꯗꯨꯒ ꯑꯩꯈꯣꯏ ꯑꯗꯨꯝ ꯏꯁꯩ ꯑꯗꯨꯝ ꯁꯛꯏ ꯑꯗꯨꯝ ꯑꯗꯨꯒ ꯑꯩꯈꯣꯏ ꯑꯗꯨꯝ ꯍꯔꯥꯎꯕ ꯅꯨꯡꯉꯥꯏꯇꯕ ꯑꯗꯨꯝ ꯀꯌꯥ ꯏꯁꯩꯗꯨꯗ ꯐꯣꯡꯗꯣꯛꯇꯨꯅ ꯁꯛꯏ ꯑꯗꯨꯒ ꯏꯁꯩ ꯑꯁꯤ ꯑꯥꯔꯇꯤꯁꯁꯤꯡꯅ ꯁꯛꯈꯤꯕ ꯏꯁꯩꯗ ꯅꯠꯇꯅ ꯑꯩꯈꯣꯏ ꯁꯦꯝꯖꯤꯜꯂꯒ ꯁꯥꯖꯤꯜꯂꯒꯁꯨ ꯑꯩꯈꯣꯏꯅ ꯃꯅꯨꯡꯗꯒꯤ ꯊꯣꯛꯂꯛꯄ ꯋꯥꯍꯩ ꯀꯌꯥ ꯑꯗꯨ ꯏꯁꯩꯗꯨꯗ ꯍꯥꯟꯅ ꯆꯦ ꯑꯃꯗ ꯏꯊꯣꯛꯑꯒ ꯑꯩꯈꯣꯏꯅ ꯑꯗꯨꯝ ꯁꯛꯑꯦ ꯏꯁꯩ ꯄꯥꯝꯕꯅꯤꯅ ꯑꯗꯨꯒ ꯈ꯭ꯋꯥꯏꯗꯒꯤ ꯑꯩꯅ ꯄꯥꯝꯖꯕ ꯑꯥꯔꯇꯤꯁ ꯍꯥꯏꯌꯣ ꯍꯥꯏꯔꯒꯗꯤ ꯇꯦꯜꯂꯔ ꯁ꯭ꯋꯤꯞ ꯃꯥꯒꯤ ꯏꯁꯩ ꯑꯗꯨ ꯌꯥꯝꯅ ꯌꯥꯝꯅ ꯌꯥꯝꯅ ꯅꯨꯡꯉꯥꯏꯍꯟꯕ ꯑꯃꯁꯨꯡ ꯌꯥꯝꯅ ꯅꯨꯡꯉꯥꯏꯕ ꯑꯃꯁꯨꯡ ꯃꯨꯠ ꯍꯥꯞꯄ ꯑꯣꯏꯖꯩ ꯑꯗꯨꯒ ꯃꯥꯒꯤ ꯃꯥꯒꯤ ꯂꯤꯔꯤꯛꯁ ꯀꯩꯀꯥ ꯑꯗꯨ ꯄꯨꯝꯅꯃꯛ ꯇꯥꯕꯗ ꯅꯨꯡꯉꯥꯏ ꯑꯃꯗꯤ ꯊꯃꯣꯏꯗ ꯌꯥꯝꯅ ꯄꯥꯜꯂꯤ